ꯒꯦꯝꯁꯅ ꯑꯁꯤꯗ ꯆꯥꯎꯅ ꯀꯟꯇ꯭ꯔꯤꯕ꯭ꯌꯨꯠ ꯇꯧꯔꯤꯁꯦ ꯐꯤꯖꯤꯀꯦꯜꯂꯣꯝꯗ ꯍꯥꯏꯔꯗꯤ ꯑꯩꯈꯣꯏꯒꯤ ꯍꯛꯆꯥꯡ ꯑꯩꯈꯣꯏꯒꯤ ꯏꯁꯇꯥꯃꯤꯅꯥ ꯑꯣꯏꯔꯣ ꯑꯩꯈꯣꯏꯒꯤ

ꯃꯤ ꯑꯃ ꯑꯇꯦꯟꯕ ꯃꯤꯁꯦ ꯍꯦꯟꯅ ꯋꯥꯡꯂꯛꯑꯅꯤ ꯀꯣ ꯃꯥꯒꯤ ꯁꯥꯟꯅꯕ ꯃꯇꯨꯡ ꯏꯟꯅ ꯑꯗꯨꯒ ꯃꯣꯏꯒꯤ ꯏꯁꯇꯥꯃꯤꯅꯥꯁꯨ ꯍꯦꯟꯅ ꯍꯦꯟꯅ ꯂꯩꯔꯛꯀꯅꯤꯌꯦ ꯑꯗꯨꯒ ꯑꯗꯨꯒ ꯄꯥꯡꯒꯟꯁꯦ ꯍꯦꯟꯅ ꯂꯩꯔꯛꯄ ꯃꯇꯝꯗ ꯄꯤꯔꯤꯁꯦ ꯃꯌꯥꯝ ꯀꯥꯟꯅꯔꯛꯑꯅꯤ ꯑꯗꯨꯕꯨ ꯑꯦꯟ ꯗꯦꯟ ꯃꯦꯟꯇꯦꯜꯂꯣꯝꯗ ꯂꯥꯛꯁꯦ ꯍꯥꯏꯕ ꯇꯥꯔꯗꯤ ꯃꯦꯟꯇꯦꯜꯗꯗꯤ ꯃꯤ ꯃꯌꯥꯝ ꯑꯃ ꯑꯃꯨꯛꯀ ꯑꯦꯠꯕꯥꯟꯇꯦꯖ ꯂꯩꯔꯛꯏ ꯁꯤꯗ ꯒꯦꯝꯁꯦ ꯁꯥꯟꯅꯔꯛꯑꯅꯤ ꯒꯦꯝꯁꯦ ꯁꯥꯟꯅꯕ ꯃꯇꯝꯗ ꯃꯦꯟꯇꯦꯜꯂꯤꯁꯦ ꯀꯃꯥꯏꯅ ꯌꯨꯁ ꯇꯧꯒꯦ ꯍꯥꯏꯕ ꯃꯇꯝꯗ ꯃꯦꯟꯇꯦꯜꯂꯤꯗ ꯑꯩꯈꯣꯏꯅ ꯇꯦꯟꯁꯟ ꯑꯣꯏꯔꯣ ꯄ꯭ꯔꯦꯁꯔ ꯃꯌꯥꯝ ꯑꯣꯏꯔꯣ ꯁꯤ ꯃꯌꯥꯝ ꯂꯩꯕꯁꯦ ꯃꯤꯑꯣꯏꯕꯅꯤꯅ ꯂꯩꯇꯕ ꯌꯥꯗꯦ ꯂꯩꯌꯦ ꯄ꯭ꯔꯦꯁꯔ ꯃꯌꯥꯝ ꯂꯩꯔꯛꯄ ꯃꯇꯝꯗ ꯑꯩꯈꯣꯏꯒꯤ ꯏꯁꯄꯣꯔꯠꯃꯦꯟ ꯑꯣꯏꯔꯣ ꯃꯣꯏꯒꯤ ꯒꯦꯝ ꯁꯥꯟꯅꯕꯁꯤꯅ ꯍꯦꯟꯅ ꯑꯦꯗꯤꯛꯁꯟ ꯑꯣꯏꯔꯛꯄ ꯃꯇꯝꯗ ꯃꯣꯏꯒꯤ ꯄ꯭ꯔꯦꯁꯔ ꯃꯣꯏꯒꯤ ꯇꯦꯟꯁꯟ ꯃꯌꯥꯝꯗꯣ ꯁꯤ ꯒꯦꯝꯁꯤꯅ ꯀꯥꯎꯋꯦ ꯑꯗꯨꯅ ꯐ꯭ꯌꯨꯆꯔꯗꯁꯨ ꯃꯣꯏꯅ ꯇꯧꯔꯤꯕ ꯃꯣꯏꯅ ꯈꯧꯔꯤꯕ ꯃꯣꯏꯅ ꯀꯟꯇ꯭ꯔꯤꯕ꯭ꯌꯨꯠ ꯇꯧꯔꯤꯕ ꯃꯣꯏꯒꯤ ꯍꯛꯆꯥꯡꯗ ꯃꯌꯥꯝ ꯑꯣꯏꯔꯣ ꯃꯣꯏꯒꯤ ꯃꯦꯟꯇꯦꯜꯂꯤꯗ ꯃꯤꯌꯥꯝ ꯑꯁꯤ ꯃꯌꯥꯝꯁꯦ ꯀꯟꯇ꯭ꯔꯤꯕ꯭ꯌꯨꯠ ꯇꯧꯕ ꯃꯇꯝꯗ ꯍꯦꯟꯅ ꯃꯣꯏꯉꯣꯟꯗ ꯑꯐꯕ ꯀꯥꯟꯅꯩ ꯃꯣꯏꯉꯣꯟꯗ ꯍꯛꯆꯥꯡꯗ ꯑꯣꯏꯔꯣ ꯃꯣꯏꯒꯤ ꯇꯨꯝꯕ ꯆꯥꯕ ꯃꯌꯥꯝꯁꯦ ꯃꯣꯏꯉꯣꯟꯗ ꯍꯦꯟꯅ ꯍꯦꯟꯅ ꯒ꯭ꯔꯣꯠ ꯇꯧꯔꯛꯑꯦ